ꯑꯩꯅ ꯏꯕꯗ ꯆꯃꯝꯅꯕ ꯐꯥꯎꯕ ꯀꯩꯗꯩꯕꯗꯤ ꯀꯔꯤꯝꯇ ꯂꯩꯇꯦ ꯑꯗꯨꯕꯨ ꯅꯨꯡꯉꯥꯏꯇꯕ ꯍꯥꯏꯕ ꯇꯥꯔꯒꯗꯤ ꯃꯤꯅ ꯃꯤꯅ ꯃꯤ ꯑꯃꯒꯤ ꯃꯔꯝꯗ ꯍꯨꯜꯂꯒ ꯉꯥꯡꯉꯒ ꯏꯊꯣꯛꯄ ꯃꯤ ꯐꯠꯇꯅꯕ ꯃꯔꯝꯗ ꯏꯕꯗꯨꯗꯤ ꯅꯨꯡꯉꯥꯏꯇꯕ ꯐꯥꯎꯏ